ꯊꯧꯕꯥꯜ ꯗꯤꯁꯇ꯭ꯔꯤꯛ ꯑꯁꯤꯗ ꯍꯛꯁꯦꯜꯒꯤ ꯃꯇꯥꯡꯗ ꯍꯥꯏꯔꯕꯁꯨ ꯃꯐꯝ ꯃꯐꯝꯗ ꯍꯣꯁꯄꯤꯇꯥꯜꯁꯤꯡ ꯄ꯭ꯔꯥꯏꯕꯦꯠ ꯀ꯭ꯂꯤꯅꯤꯛ ꯑꯃꯁꯨꯡ ꯁꯔꯀꯥꯔꯒꯤ ꯍꯣꯁꯄꯤꯇꯥꯜꯁꯤꯡ ꯖꯒꯥ ꯖꯒꯥꯗ ꯂꯩ ꯍꯥꯏꯔꯤꯕꯁꯤꯡ ꯑꯁꯤꯒꯤ ꯃꯅꯨꯡꯗ ꯊꯧꯕꯥꯜ ꯗꯤꯁꯇ꯭ꯔꯤꯛ ꯍꯣꯁꯄꯤꯇꯥꯜ ꯍꯥꯏꯔꯤꯕꯁꯤꯁꯨ ꯑꯃꯅꯤ ꯊꯧꯕꯥꯜ ꯗꯤꯁꯇ꯭ꯔꯤꯛ ꯑꯁꯤꯗ ꯂꯩꯔꯤꯕ ꯊꯧꯕꯥꯜ ꯗꯤꯁꯇ꯭ꯔꯤꯛ ꯍꯣꯁꯄꯤꯇꯥꯜ ꯑꯁꯤ ꯑꯗꯨꯛꯀꯤ ꯃꯇꯤꯛ ꯗꯣꯛꯇꯔꯁꯤꯡ ꯃꯇꯤꯛ ꯆꯥꯅ ꯊꯝꯃꯤ ꯅꯔ꯭ꯁꯁꯤꯡ ꯊꯝꯃꯤ ꯑꯗꯨꯒ ꯃꯅꯥꯛ ꯑꯀꯣꯏꯕꯗ ꯍꯤꯗꯥꯛ ꯂꯥꯡꯊꯛ ꯌꯣꯟꯕ ꯐꯥꯔꯃꯥꯁꯤꯁꯤꯡ ꯐꯥꯔꯃꯥꯁꯤꯁꯤꯡꯁꯨ ꯃꯔꯥꯡ ꯀꯥꯏꯅ ꯐꯝꯃꯤ ꯗꯤꯁꯇ꯭ꯔꯤꯛ ꯑꯁꯤꯗ ꯂꯩꯔꯤꯕ ꯃꯤꯑꯣꯏꯁꯤꯡꯅ ꯑꯅꯥ ꯑꯌꯦꯛ ꯌꯥꯎꯔꯛꯄ ꯃꯇꯝꯗ ꯗꯤꯁꯇ꯭ꯔꯤꯛ ꯑꯁꯤꯒꯤ ꯍꯣꯁꯄꯤꯇꯥꯜꯗ ꯄꯨꯈꯠꯂꯛꯇꯨꯅ ꯗꯣꯛꯇꯔꯁꯤꯡ ꯑꯗꯨꯅ ꯃꯐꯝ ꯑꯁꯤꯗ ꯂꯩꯔꯤꯕ ꯈꯨꯠꯂꯥꯏꯁꯤꯡ ꯑꯁꯤꯅ ꯂꯥꯏꯌꯦꯡꯕ ꯉꯝꯒꯗꯕ ꯑꯣꯏꯔꯕꯗꯤ ꯃꯐꯝ ꯑꯗꯨꯗ ꯌꯥꯝꯅ ꯀꯣꯝꯅ ꯌꯦꯡꯉꯤ ꯀꯔꯤꯒꯨꯝꯕ ꯃꯁꯤꯗ ꯈꯔ ꯍꯦꯟꯅ ꯁꯦꯔꯤꯌꯁ ꯑꯣꯏꯕ ꯃꯐꯝꯁꯤꯡ ꯑꯁꯤꯗ ꯂꯩꯇꯕ ꯈꯨꯠꯂꯥꯏ ꯈꯨꯠꯂꯥꯏꯁꯤꯡ ꯑꯁꯤꯅ ꯌꯦꯡꯕ ꯌꯥꯗꯕ ꯑꯅꯥꯕꯁꯤꯡ ꯌꯥꯎꯔꯛꯂꯕꯗꯤ ꯑꯇꯣꯞꯄ ꯃꯐꯝ ꯏꯝꯐꯥꯜꯒꯤ ꯃꯐꯝ ꯍꯣꯁꯄꯤꯇꯥꯜ ꯑꯆꯧꯕꯁꯤꯡꯗ ꯊꯥꯗꯨꯅ ꯑꯅꯥꯕꯁꯤꯡ ꯑꯗꯨꯒꯤ ꯄꯨꯟꯁꯤꯁꯤꯡ ꯑꯗꯨꯕꯨ ꯀꯟꯅꯕ ꯍꯣꯠꯅꯩ ꯑꯗꯨꯒ ꯈꯨꯡꯒꯪ ꯈꯨꯡꯒꯪꯁꯤꯡ ꯑꯗꯨꯗ ꯔꯣꯔꯦꯜ ꯍꯦꯜꯠ ꯃꯤꯁꯟ ꯍꯥꯏꯗꯨꯅ ꯂꯤꯡꯈꯠꯅꯩ ꯍꯥꯏꯔꯤꯕꯁꯤꯡ ꯑꯁꯤꯗ ꯀꯝꯃꯨꯅꯤꯇꯤ ꯀꯝꯃꯨꯅꯤꯇꯤ ꯍꯦꯜꯠ ꯁꯦꯟꯇꯔ ꯑꯃꯃꯝ ꯊꯝꯃꯤ ꯈꯨꯟ ꯈꯨꯟ ꯈꯨꯗꯤꯡꯒꯤ ꯍꯥꯏꯔꯤꯕꯁꯤꯡ ꯑꯁꯤꯗ ꯅꯨꯄꯤꯁꯤꯡ ꯑꯉꯥꯡꯁꯤꯡꯒꯤ ꯑꯣꯏꯕ ꯑꯅꯥ ꯂꯥꯏꯌꯦꯡꯒꯤ ꯌꯦꯡꯐꯝꯁꯨ ꯑꯣꯏꯔꯤ ꯑꯗꯨꯒ ꯊꯧꯕꯥꯜ ꯗꯤꯁꯇ꯭ꯔꯤꯛ ꯍꯣꯁꯄꯤꯇꯥꯜ ꯑꯁꯤ ꯂꯝꯕꯤ ꯊꯣꯡ ꯐꯕꯅ ꯃꯔꯝ ꯑꯣꯏꯔꯒ ꯑꯊꯨꯕ ꯃꯇꯝꯗ ꯖꯒꯥ ꯑꯃꯗ ꯊꯣꯛꯄ ꯑꯅꯥꯕꯁꯤꯡ ꯑꯁꯤꯕꯨ ꯗꯤꯁꯇ꯭ꯔꯤꯛ ꯍꯣꯁꯄꯤꯇꯥꯜ ꯌꯧꯅ ꯄꯨꯔꯛꯄ ꯉꯝꯕꯒꯤ ꯂꯝꯕꯤꯁꯤꯡ ꯑꯁꯤ ꯌꯥꯝꯅ ꯐꯕ ꯃꯔꯝꯅ ꯑꯊꯨꯕ ꯃꯇꯝꯗ ꯆꯠꯄ ꯐꯪꯉꯤ ꯃꯔꯝ ꯑꯗꯨꯅ ꯑꯅꯥꯕꯁꯤꯡ ꯑꯗꯨ ꯌꯥꯝꯅ ꯊꯨꯅ ꯑꯃꯁꯨꯡ ꯌꯥꯝꯅ ꯂꯥꯏꯅ ꯂꯥꯏꯌꯦꯡꯕ ꯉꯝꯍꯧꯋꯤ